ꯑꯧ ꯒꯨꯗ ꯏꯚꯤꯅꯤꯡ ꯍꯣꯏ ꯂꯦꯞꯄꯦ ꯑꯗꯣ ꯑꯗꯨ ꯆꯞ ꯆꯥꯕꯗꯤ ꯈꯟꯅꯗ꯭ꯔꯤ ꯑꯩꯈꯣꯏ ꯁꯥꯇ꯭ꯔ ꯃꯌꯥꯝꯁꯤꯡꯅ ꯂꯦꯞꯄꯛꯄꯗꯣ ꯑꯗꯨ ꯆꯠꯁꯦꯅ ꯍꯥꯏꯅꯔꯤꯌꯦ ꯑꯣ ꯌꯥꯏꯌꯦ ꯑꯗꯨ ꯀꯃꯥꯏꯅ ꯀꯃꯥꯏ ꯇꯧꯏ ꯍꯥꯏꯒꯦ ꯃꯐꯝꯗꯨꯕꯣ ꯑꯣ ꯑꯗꯨꯗꯤ ꯌꯥꯝ ꯀꯥꯟꯅꯕ ꯃꯐꯝꯅꯤꯅꯦ ꯑꯗꯨꯗꯤ ꯑꯗꯨꯗ ꯑꯣꯏꯅ ꯆꯠꯂꯁꯦ ꯑꯗꯨꯗꯤ ꯒꯥꯔꯤꯒꯤꯗꯤ ꯅꯣꯏ ꯀꯃꯥꯏꯅ ꯕꯁꯇꯥ ꯆꯠꯁꯤꯔꯥ ꯀꯥꯔꯝꯕꯗ ꯆꯠꯁꯤꯅꯣ ꯑꯥ ꯍꯟꯗꯛꯇꯤ ꯏꯔꯥꯡ ꯅꯨꯡꯂꯥꯡꯁꯨ ꯂꯩꯈꯤꯕꯅꯤꯅ ꯑꯗꯨꯝ ꯑꯉꯥꯡꯁꯤꯗꯤ ꯄꯨꯔꯔꯣꯏꯁꯤ ꯍꯟꯗꯛꯇꯤ ꯑꯆꯧꯕ ꯉꯥꯛꯇ ꯑꯣꯏꯅ ꯆꯠꯂꯁꯤ ꯆꯠꯀꯗꯧꯔꯤꯕ ꯃꯐꯝꯗꯨꯁꯨ ꯍꯥꯏꯕꯗꯤ ꯑꯆꯧꯕꯁꯤꯡꯅ ꯐꯖꯅ ꯀꯩꯗꯧꯔꯒ ꯀꯩꯗꯧꯅꯕ ꯆꯠꯄ ꯒ꯭ꯌꯥꯟ ꯇꯥꯅ ꯐꯖꯅ ꯆꯠꯅꯕ ꯄꯩꯁꯥꯁꯤ ꯊ꯭ꯔꯤ ꯍꯟꯗ꯭ꯔꯦꯗꯃꯨꯛꯇꯤ ꯈꯥꯏꯔꯁꯦ ꯑꯗꯨꯃꯥꯏꯅ ꯍꯣꯏ ꯌꯥꯏꯅꯦ ꯑꯗꯨꯃꯥꯏꯅ ꯇꯧꯔꯁꯦ ꯍꯣꯏ ꯍꯣꯏ ꯑꯗꯨꯃꯥꯏꯅ ꯇꯧꯔ ꯑꯗꯨꯗꯤ ꯅꯣꯏ ꯑꯇꯩ ꯑꯇꯩꯗꯁꯨ ꯍꯥꯏꯅꯈꯣ ꯅꯣꯏ ꯁ꯭ꯇꯨꯗꯦꯟ ꯑꯇꯩ ꯑꯇꯩꯗꯁꯨ ꯍꯣꯏ ꯍꯣꯏ